ꯑꯩꯈꯣꯏꯒꯤ ꯆꯍꯤꯒꯤ ꯑꯣꯏꯕ ꯍꯔꯥꯎ ꯀꯨꯝꯍꯩꯁꯦ ꯐꯥꯏꯔꯦꯟ ꯊꯥꯒꯤ ꯌꯥꯎꯁꯪꯒ ꯍꯥꯏꯁꯦ ꯑꯉꯥꯡ ꯑꯣꯏꯔꯤ ꯀꯥꯟꯗꯀꯣ ꯑꯩꯈꯣꯏꯅꯅꯦ ꯄꯩꯁꯥꯒ ꯈꯥꯏ ꯆꯠꯄ ꯏꯃꯥꯅꯒ ꯈꯨꯠ ꯁꯝꯕꯤꯔꯒ ꯃꯇꯝꯗꯨꯗ ꯄꯨꯕ ꯑꯗꯒꯤ ꯏꯃꯥꯅ ꯆꯪꯂꯁꯤ ꯍꯥꯏꯕ ꯑꯗꯩ ꯑꯩꯅꯅꯦ ꯆꯪꯒꯤꯔꯣꯏ ꯍꯥꯏꯔ ꯀꯞꯄ ꯑꯗꯨꯝꯕꯒ ꯅꯤꯡꯁꯤꯡꯂꯨꯔꯒꯗꯤ ꯌꯥꯝ ꯅꯨꯡꯁꯤ ꯑꯗꯒꯤ ꯀꯥꯂꯦꯟꯒꯤ ꯂꯥꯏ ꯍꯔꯥꯎꯕ ꯑꯩꯅ ꯖꯒꯣꯏ ꯁꯥꯕ ꯆꯠꯄ ꯑꯩꯈꯣꯏ ꯃꯥꯅ ꯖꯒꯣꯏ ꯍꯩꯔꯣꯏꯑꯗꯅ ꯑꯩꯉꯣꯟꯗ ꯍꯥꯏꯕ ꯑꯩꯅ ꯌꯥꯗꯗꯅ ꯏꯃꯥꯏ ꯃꯃꯥꯡꯗ ꯁꯥꯕ ꯖꯒꯣꯏꯗꯨ ꯍꯩꯇꯗꯅ ꯑꯩꯁꯤ ꯏꯀꯥꯏꯕꯒ ꯐꯥꯎꯕ ꯑꯗꯨꯝꯕꯒꯁꯦ ꯌꯥꯝ ꯅꯤꯡꯂꯤꯡꯂꯛꯏ ꯈꯪꯗꯦ ꯑꯩꯈꯣꯏꯒꯤ ꯀꯩꯅꯣ ꯀꯨꯝꯍꯩꯁꯤ ꯑꯗꯨꯝ ꯑꯉꯥꯡ ꯑꯣꯏꯔꯤꯉꯩ ꯃꯇꯝꯗꯗꯤ ꯏꯃꯥ ꯍꯣꯏꯅ ꯑꯗꯨꯝ ꯄꯨꯕꯤ ꯄꯨꯕꯤꯔꯒ ꯏꯃꯥ ꯍꯣꯏꯒꯤ ꯃꯃꯥꯡ ꯊꯥꯔ ꯊꯥꯔ ꯆꯠꯂꯒ ꯍꯔꯥꯎ ꯀꯨꯝꯍꯩꯁꯦ ꯌꯥꯝꯅ ꯌꯥꯎꯔꯛꯏ ꯑꯗꯨꯒꯨꯝꯕꯗꯣ ꯁꯨꯝ ꯅꯤꯡꯁꯤꯡꯂꯨ ꯀꯥꯟꯗ ꯄꯨꯛꯅꯤꯡꯁꯦ ꯅꯨꯡꯁꯤꯔꯛꯏ ꯃꯇꯝꯗꯣ ꯅꯤꯡꯁꯤꯡꯂꯨꯔꯒ